ꯑꯇꯣꯞꯄ ꯑꯏꯕꯁꯤꯡꯗꯒꯤ ꯑꯩꯒ ꯀꯔꯤꯁꯨ ꯊꯣꯏꯅ ꯈꯦꯅꯕ ꯂꯩꯇꯦ ꯈꯦꯅꯔꯤꯕ ꯍꯥꯏꯕꯕꯨ ꯑꯇꯣꯞꯄꯗꯤ ꯁꯩꯔꯦꯡꯁꯨ ꯋꯥꯔꯦꯡꯁꯨ ꯐꯤꯛꯁꯟꯗ ꯑꯣꯏꯒꯦꯔ ꯑꯃꯗ ꯑꯣꯏꯒꯦꯔ ꯃꯈꯣꯏꯒꯤ ꯂꯣꯏꯅꯃꯛ ꯀꯣꯕꯔ ꯇꯧꯕ ꯉꯝꯃꯤ ꯀꯣꯕꯔ ꯇꯧꯏ ꯑꯗꯨꯒ ꯑꯩꯒꯤꯅ ꯏꯔꯤꯕꯁꯤꯅ ꯁꯃꯥꯖ ꯑꯁꯤꯗ ꯊꯣꯛꯂꯤꯕ ꯁꯣꯁꯥꯏꯇꯤ ꯑꯁꯤꯒꯤ ꯍꯧꯖꯤꯛ ꯍꯧꯖꯤꯛ ꯑꯣꯏꯔꯤꯕ ꯐꯤꯕꯝꯁꯤꯡ ꯑꯁꯤꯒꯤ ꯃꯇꯥꯡꯗ ꯀꯥ ꯍꯦꯟꯅ ꯏꯕꯅ ꯃꯔꯝ ꯑꯣꯏꯔꯒ ꯑꯇꯣꯞꯄꯁꯤꯡ ꯑꯁꯤꯒ ꯑꯩꯅ ꯏꯔꯤꯕ ꯑꯁꯤꯒ ꯈꯦꯅꯕ ꯍꯥꯏꯁꯦ ꯃꯇꯥꯡ ꯑꯁꯤꯗ ꯑꯣꯏ ꯑꯩꯅ ꯑꯩꯒꯤ ꯑꯩꯒꯤ ꯔꯥꯏꯇꯤꯡ ꯁ꯭ꯀꯤꯜ ꯑꯁꯤꯗꯤ ꯏꯝꯄ꯭ꯔꯨꯞ ꯇꯧꯅꯤꯡꯕ ꯍꯥꯏꯕ ꯇꯥꯔꯒꯗꯤ ꯑꯩꯅ ꯏꯔꯤꯕ ꯁꯣꯁꯥꯏꯇꯤ ꯇꯤ ꯑꯁꯤꯗ ꯊꯣꯛꯏꯕ ꯊꯧꯗꯣꯛ ꯋꯥꯊꯣꯛ ꯑꯁꯤꯗꯒꯤ ꯍꯦꯟꯕ ꯑꯇꯣꯞꯄ ꯃꯔꯝꯁꯤꯡꯗꯁꯨ ꯁꯩꯔꯦꯡꯗ ꯋꯥꯔꯦꯡꯗ ꯑꯃꯗꯤ ꯑꯇꯣꯞ ꯑꯇꯣꯞꯄ ꯀꯌꯥꯃꯔꯨꯝ ꯑꯃꯗꯁꯨ ꯍꯦꯟꯗꯣꯛꯅ ꯏꯕ ꯉꯝꯕ ꯑꯗꯨ ꯑꯩ ꯏꯁꯥ ꯄꯥꯝꯃꯤ